ꯍꯂꯣ ꯍꯂꯣ ꯑꯥ ꯁꯤ ꯐꯤꯒꯤ ꯗꯨꯀꯥꯟꯗꯨ ꯑꯣꯏꯔꯕ꯭ꯔꯣ

ꯑꯥ ꯐꯤꯁꯦ ꯍꯧꯖꯤꯛ ꯍꯧꯖꯤꯛ ꯀꯔꯝ ꯀꯔꯝꯕ ꯐꯤ ꯂꯩꯔꯤꯒꯦ ꯑꯅꯧꯕ ꯂꯥꯛꯄ꯭ꯔꯥ

ꯑꯥ

ꯎꯝ ꯁꯥꯏꯖ ꯂꯣꯏꯅ ꯐꯪꯒꯅꯤꯌꯦ

ꯁꯥꯏꯖꯁꯦ ꯀꯔꯤ ꯍꯥꯏꯅꯤ ꯀꯩꯅꯣ ꯈꯨꯗꯥꯡ ꯌꯥꯎꯕ ꯌꯥꯎꯗꯕ ꯂꯣꯏꯅ ꯑꯗꯨꯝ ꯂꯩꯒꯗ꯭ꯔꯥ ꯑꯥ ꯎꯝ ꯑꯣ ꯃꯆꯨꯁꯤꯗꯤ ꯀꯩꯅꯣꯗ ꯐꯤ ꯃꯆꯨ ꯍꯧꯖꯤꯛꯀꯥꯟꯗꯤ ꯐꯤ ꯃꯆꯨꯁꯤ ꯑꯌꯤꯡꯕꯅ ꯑꯌꯥꯝꯕ ꯑꯣꯏꯅꯔꯦꯗꯅ ꯑꯗꯣ ꯃꯆꯨ ꯍꯧꯖꯤꯛꯀꯥꯟꯗꯤ ꯑꯅꯧꯕ ꯂꯥꯛꯀꯗꯕꯁꯨ ꯂꯩꯔꯤ ꯎꯝ ꯐꯤꯁꯦ ꯅꯣꯏꯅ ꯑꯣꯗꯔ ꯍꯥꯏꯁꯦ ꯐꯤꯁꯦ ꯂꯧꯔꯤꯕ ꯃꯐꯝꯗꯣ ꯅꯣꯏꯅ ꯐꯤ ꯑꯁꯨꯛ ꯂꯧꯒꯦ ꯑꯁꯨꯛ ꯂꯧꯒꯦꯅ ꯑꯣꯗꯔ ꯇꯧꯒꯤꯕ ꯃꯐꯝꯗꯨꯗ ꯍꯥꯏꯗꯤ ꯀꯃꯥꯏꯅ ꯃꯣꯏꯗꯒꯤ ꯍꯥꯏꯗꯤ ꯆꯨꯝꯅ ꯅꯈꯣꯏꯅ ꯐꯤ ꯊꯥꯗꯔꯒ ꯇꯧꯍꯜꯂꯤꯕ꯭ꯔꯥ ꯅꯠꯇ꯭ꯔꯒ ꯃꯣꯏꯅ ꯑꯗꯨꯝ ꯇꯧꯔꯛꯑꯒ ꯅꯣꯏꯅ ꯂꯩꯔꯒ ꯊꯝꯃꯤꯔꯥ ꯀꯃꯥꯏꯅ ꯇꯧꯕꯅꯣ ꯎꯝ ꯍꯣꯏ ꯐꯤꯁꯦ ꯍꯣꯏ ꯇꯣꯉꯥꯟꯅ ꯍꯥꯏꯗꯤ ꯃꯌꯥꯝꯒ ꯃꯥꯟꯅꯗꯕ ꯑꯣꯏꯅꯗꯤ ꯇꯧꯋꯦꯕꯀꯣ ꯅꯣꯏꯗꯣ ꯑꯩꯈꯣꯏꯅ ꯎꯕꯗꯁꯨ

ꯎꯝ

ꯀꯩꯅꯣꯗꯤ ꯐꯅꯦꯛ ꯈꯨꯗꯩ ꯁꯨꯠꯀꯨꯝꯕ ꯑꯗꯒꯤ ꯐꯅꯦꯛꯀꯨꯝꯕ ꯐꯤꯒꯨꯝꯕꯗꯤ ꯐꯪꯉꯣꯏꯗ꯭ꯔꯣ ꯎꯝ

ꯑꯥ ꯍꯣꯏ ꯑꯣꯐꯔꯒꯨꯝꯕꯒꯤ ꯑꯣꯐꯔ ꯄꯤꯕꯒꯤ ꯍꯥꯏꯗꯤ ꯃꯌꯥꯝꯗ ꯁꯦꯜ ꯇꯧꯊꯣꯛꯄ ꯑꯣꯐꯔ ꯇꯧꯕꯗꯤ ꯂꯩꯇꯕ꯭ꯔꯣ ꯑꯥ

ꯍꯣꯏ ꯐꯤ ꯍꯥꯏꯗꯤ ꯑꯩꯈꯣꯏ ꯐꯤ ꯃꯨꯀꯥ ꯐꯤ ꯁꯨꯕꯗꯤ

ꯍꯣꯏ ꯎꯝ ꯑꯥ ꯑꯣ ꯗꯤꯂꯤꯕꯔꯤ ꯌꯥꯏꯌꯦꯕ ꯗꯤꯂꯤꯕꯔꯤꯁꯤ ꯂꯥꯛꯀꯥꯟꯗ ꯗꯤꯂꯤꯕꯔꯤ ꯍꯥꯏꯗꯤ ꯑꯩꯈꯣꯏꯗ ꯂꯥꯛꯄ ꯃꯇꯝꯗ ꯅꯣꯏ ꯗꯤꯂꯤꯕꯔꯤ ꯆꯥꯔꯖꯁꯦ ꯑꯩꯈꯣꯏꯅ ꯃꯁꯥ ꯃꯤ ꯂꯥꯛꯏꯕ ꯃꯤꯗꯨꯗ ꯇꯧꯒꯗ꯭ꯔꯥ ꯗꯨꯀꯥꯟꯗ ꯄꯨꯟꯅ ꯇꯧꯒꯗ꯭ꯔꯥ ꯍꯣꯏ

ꯀꯔꯤ ꯍꯥꯏꯕ ꯍꯂꯣ ꯍꯣꯏ ꯑꯩꯒꯤ ꯂꯩꯐꯝ ꯏꯝꯐꯥꯜ ꯑꯦꯔꯤꯌꯥ ꯃꯅꯨꯡꯗ ꯑꯣꯏꯗꯣꯏꯅꯤꯕ ꯔꯥꯅꯤ ꯐꯤꯁꯦ ꯍꯧꯖꯤꯛ ꯃꯆꯨ ꯑꯃꯅ ꯂꯣꯏꯅ ꯐꯪꯒꯗ꯭ꯔꯥ ꯍꯣꯏ ꯑꯗꯨꯁꯨ ꯌꯥꯏꯌꯦ ꯈꯔ ꯍꯥꯏꯕꯤꯌꯨꯅꯦ ꯃꯆꯨ ꯁꯤ ꯂꯩ ꯁꯤ ꯂꯩ ꯍꯥꯏꯕꯗꯨ ꯍꯣꯏ ꯑꯣ ꯑꯥ ꯑꯥ ꯀꯨꯔꯇꯤ ꯅꯠꯇꯕꯤꯗ ꯐ꯭ꯔꯣꯛ ꯑꯅꯥꯀꯂꯤꯒꯤ ꯇꯥꯏꯞꯇ ꯑꯗꯨꯝꯕꯒꯗꯤ ꯐꯪꯕ꯭ꯔꯥ ꯍꯣꯏ ꯎꯝ

ꯑꯣꯞ ꯋꯥꯏꯠꯇ ꯄ꯭ꯔꯤꯟ ꯇꯧꯕꯁꯦ ꯎꯝ ꯍꯣꯏ ꯑꯗꯨꯝ ꯑꯗꯨꯒ ꯆꯥꯅꯕ ꯐꯤꯁꯨ ꯑꯗꯨꯝ ꯐꯪꯒꯅꯤ ꯑꯗꯨꯗ ꯍꯣꯏ ꯍꯧꯖꯤꯛꯀꯥꯟꯁꯦ ꯑꯩꯈꯣꯏ ꯀꯨꯔꯇꯤ ꯄꯦꯟꯁꯦ ꯁꯦꯠꯂꯒ ꯑꯌꯥꯝꯕꯅ ꯋꯥꯡꯈꯩ ꯐꯤ ꯐꯤꯗꯣ ꯑꯌꯥꯝꯕꯅ ꯑꯗꯨꯝ ꯀꯨꯔꯇꯤ ꯁꯦꯠꯂꯒꯁꯨ ꯏꯟꯅꯔꯦꯗꯅ ꯍꯧꯖꯤꯛꯇꯤ

ꯑꯉꯥꯡꯒꯤ ꯑꯉꯥꯡꯒꯤꯗꯣ ꯑꯗꯨꯝ ꯐꯪꯒꯗ꯭ꯔꯥ ꯍꯣꯏ ꯑꯥ ꯑꯗꯣ ꯍꯧꯖꯤꯛꯀꯥꯟꯁꯦ ꯍꯥꯏꯗꯤ ꯔꯥꯅꯤ ꯐꯤ ꯑꯗꯒꯤ ꯐꯤꯁꯦ ꯌꯥꯝ ꯇꯥꯡꯕꯅꯤꯅ ꯂꯨꯍꯣꯡꯕꯗ ꯋꯥꯏꯅꯔꯒ ꯋꯥꯏꯔꯒ ꯗꯨꯀꯥꯟꯗꯒꯤ ꯋꯥꯏꯔꯒ ꯏꯟꯅꯕ ꯌꯥꯎꯋꯤꯗꯅ ꯑꯗꯨꯝꯕꯒꯤ ꯈꯨꯗꯣꯡꯆꯥꯕꯒꯗꯤ ꯂꯩꯕ꯭ꯔꯣ

ꯑꯥ ꯍꯣꯏ ꯎꯝ ꯑꯩꯁꯨ ꯏꯀꯨꯏ ꯀꯨꯏꯗ꯭ꯔꯤꯉꯩꯗ ꯑꯩꯈꯣꯏ ꯂꯨꯍꯣꯡꯕ ꯑꯃꯗ ꯑꯩꯅ ꯗꯨꯀꯥꯟ ꯑꯃꯗꯒꯤ ꯋꯥꯏꯌꯦꯕ ꯑꯩꯅ ꯐꯤ ꯑꯃ ꯋꯥꯏꯔꯨꯔꯦ ꯑꯗꯨ ꯐꯤꯁꯦ ꯑꯩꯅ ꯏꯁꯥꯅ ꯆꯠꯂꯒꯗꯤ ꯑꯩꯟ ꯑꯣꯗꯔ ꯇꯧꯈ꯭ꯔꯦ ꯁꯨꯃꯥꯏꯅ ꯂꯧꯒꯦꯅ ꯐꯣꯟꯗ ꯀꯟꯇꯦꯛ ꯇꯧꯅꯈ꯭ꯔꯦ ꯄꯥꯎ ꯐꯥꯎꯅꯔꯦ ꯑꯗꯨꯒ ꯑꯩ ꯃꯤ ꯊꯥꯔꯒ ꯂꯧꯍꯜꯂꯨꯏꯌꯦꯕ ꯑꯗꯨ ꯐꯤꯗꯨ ꯀꯔꯤ ꯍꯥꯏꯅꯤ ꯆꯥꯕ ꯌꯥꯎꯕꯗꯣ ꯑꯗꯨꯝꯕ ꯇꯧꯔꯒ ꯌꯥꯝ ꯌꯥꯎꯔꯒ ꯐꯤꯁꯦ ꯑꯩꯈꯣꯏꯒꯤ ꯆꯨꯝꯅ ꯐꯣꯇꯣꯗꯗꯤ ꯌꯥꯝ ꯐꯖꯔꯒ ꯄꯣꯠ ꯑꯣꯏꯅ ꯂꯥꯛꯄꯀꯥꯟꯗꯗꯤ ꯈꯤꯇꯪ ꯃꯆꯨꯗꯤ ꯑꯗꯨꯝ ꯐꯖꯩ ꯑꯗꯨ ꯐꯤꯗꯨꯗꯤ ꯆꯥꯕ ꯌꯥꯝ ꯌꯥꯎꯕꯗꯣ ꯑꯗꯨꯃꯥꯏꯅ ꯌꯥꯎꯔꯝꯃꯦꯕ ꯁꯨꯝ ꯍꯥꯏꯗꯤ ꯃꯐꯝꯗꯒꯤ ꯂꯧꯕꯗꯣ ꯑꯩꯅ ꯅꯨꯡꯉꯥꯏꯒꯤꯗꯕ ꯍꯥꯏ ꯇꯥꯔꯦ ꯄꯩꯁꯥꯗꯤ ꯅꯣꯡꯃꯒꯤ ꯋꯥꯏꯔꯨꯔꯕꯅꯤꯅ ꯁꯣꯏꯗꯕ ꯌꯥꯗꯕꯒꯤ ꯄꯤꯒ꯭ꯔꯦ

ꯍꯣꯏ ꯎꯝ ꯑꯣ ꯐꯔꯦ ꯑꯗꯨꯗꯤ ꯑꯩꯅ ꯑꯩ ꯐꯤꯁꯦ ꯐꯣꯇꯣ ꯊꯥꯕꯤꯔꯛꯑꯣ ꯑꯗꯨꯒ ꯑꯩ ꯌꯦꯡꯉꯒ ꯄꯥꯎ ꯐꯥꯎꯅꯔꯁꯦ ꯑꯃꯨꯛ ꯍꯣꯏ ꯃꯨꯀꯥꯗꯁꯨ ꯌꯦꯡꯒꯦ ꯍꯣꯏ ꯊꯥꯕꯤꯔꯛꯑꯣ ꯑꯗꯨꯒ ꯃꯌꯦꯛ ꯅꯥꯏꯕꯤꯗꯨ ꯑꯗꯨꯝ ꯌꯥꯎꯍꯟꯕꯤꯔꯛꯎ ꯀꯩꯁꯨ ꯀꯥꯏꯗꯦ ꯍꯣꯏ ꯍꯣꯏ ꯐꯔꯦ ꯐꯔꯦ ꯌꯥꯝ ꯅꯨꯡꯉꯥꯏꯖꯔꯦ ꯑꯗꯨꯗꯤ